ꯃꯤ ꯌꯥꯝꯅ ꯇꯤꯟꯕ ꯃꯐꯝꯗ ꯁꯥꯔꯐ ꯇꯧꯕ ꯃꯇꯝꯗ ꯑꯩꯅ ꯑꯍꯥꯟꯕꯗꯗꯤ ꯄꯥꯈꯠꯄ ꯐꯥꯎꯋꯤ ꯑꯗꯨꯕꯨ ꯁꯨꯝ ꯇꯣꯏꯅ ꯇꯧꯔꯛꯂꯕ ꯃꯇꯨꯡꯗꯗꯤ ꯃꯤ ꯃꯌꯥꯝꯅ ꯁꯥꯔꯐ ꯇꯧꯔꯤꯕ ꯑꯩꯈꯣꯏꯕꯨ ꯄꯨꯛꯅꯤꯡ ꯄꯨꯛꯅꯤꯡ ꯊꯧꯒꯠꯄꯤ ꯃꯗꯨꯅ ꯍꯦꯟꯅ ꯑꯩꯅ ꯑꯀꯤꯕ ꯐꯥꯎꯗꯅ ꯅꯨꯡꯉꯥꯏꯅ ꯁꯥꯔꯐ ꯇꯧꯕ ꯉꯝꯃꯤ ꯑꯗꯨꯒ ꯁꯥꯔꯐꯤꯡ ꯀꯝꯄꯤꯇꯤꯁꯟꯒꯨꯝꯕꯗꯗꯤ ꯑꯩ ꯑꯃꯨꯛ ꯐꯥꯎꯕ ꯌꯥꯎꯗ꯭ꯔꯤ ꯑꯗꯨꯅ ꯑꯩ ꯑꯗꯨꯒꯤ ꯑꯦꯛꯁꯄꯤꯔꯤꯌꯦꯟꯁꯇꯤ ꯂꯩꯇꯦ